ꯂꯝ ꯀꯣꯏꯕꯒꯤ ꯃꯇꯥꯡꯁꯤ ꯑꯩꯅꯁꯨ ꯌꯥꯝꯅ ꯄꯥꯝꯖꯕ ꯑꯗꯨꯒ ꯑꯩꯒꯤ ꯃꯔꯨꯞꯁꯤꯡꯒꯁꯨ ꯌꯥꯝꯅ ꯇꯣꯏꯅ ꯆꯠꯆꯩ ꯑꯗꯨꯒ ꯑꯩꯅ ꯌꯥꯝꯅ ꯅꯨꯡꯉꯥꯏꯈꯤꯕ ꯍꯥꯏꯕ ꯇꯥꯔꯒꯗꯤ ꯁꯤꯀꯤꯝꯒꯤ ꯈꯣꯡꯆꯠꯁꯦ ꯌꯥꯝꯅ ꯅꯨꯡꯉꯥꯏꯈꯤ ꯂꯝꯕꯤꯁꯦ ꯑꯩꯈꯣꯏꯒꯤ ꯆꯤꯡ ꯉꯥꯛꯇꯁꯨ ꯑꯣꯏꯕ ꯑꯗꯣ ꯌꯥꯝꯅ ꯋꯥꯕ ꯍꯥꯏꯕꯗꯤ ꯆꯤꯡ ꯑꯣꯏꯕꯅꯤꯅ ꯃꯇꯝꯁꯨ ꯍꯦꯟꯅ ꯆꯪꯏ ꯑꯗꯨꯒ ꯐꯖꯕꯗꯤ ꯑꯗꯨꯛꯀꯤ ꯃꯇꯤꯛ ꯐꯖꯩ ꯃꯐꯝꯗꯨꯒꯤ ꯐꯖꯕ ꯑꯁꯦ ꯃꯤꯁꯨ ꯌꯥꯝꯅ ꯐꯩ ꯑꯗꯨꯒ ꯃꯐꯝꯁꯨ ꯌꯥꯝꯅ ꯐꯖꯩ ꯑꯗꯨꯒ ꯍꯦꯛ ꯌꯧꯕꯒ ꯑꯩꯈꯣꯏꯅ ꯂꯝ ꯀꯣꯏꯕ ꯆꯠꯄ ꯄꯥꯝꯕꯒꯤ ꯆꯥꯡꯁꯦ ꯍꯦꯛ ꯌꯧꯕꯒ ꯅꯨꯃꯤꯠꯇꯣ ꯄꯣꯊꯥꯗꯕꯤꯗ ꯑꯗꯨꯝ ꯅꯨꯃꯤꯠꯇꯨꯗꯒꯤ ꯀꯣꯏꯕ ꯍꯧꯔꯦ ꯑꯗꯨꯒ ꯑꯩꯈꯣꯏꯅ ꯅꯨꯃꯤꯠ ꯇꯔꯥꯅꯤꯒꯤ ꯈꯣꯡꯆꯠ ꯁꯤꯟꯕꯅꯦ ꯑꯗꯨꯕꯨ ꯇꯔꯥꯅꯤꯁꯤꯗ ꯑꯩꯈꯣꯏ ꯁꯤꯀꯤꯝ ꯍꯥꯏꯕ ꯂꯝꯁꯦ ꯑꯗꯨꯛꯀꯤ ꯃꯇꯤꯛ ꯐꯖꯕ ꯌꯦꯡꯐꯝ ꯌꯥꯝ ꯂꯩꯕ ꯃꯣꯏꯒꯤ ꯇꯨꯔꯤꯁ ꯄ꯭ꯂꯦꯁ ꯃꯌꯥꯝ ꯂꯩꯕꯅꯤꯅ ꯀꯩꯁꯨ ꯂꯣꯏꯕ ꯉꯝꯗꯦ ꯑꯗꯨꯅ ꯑꯩꯈꯣꯏꯅ ꯑꯃꯨꯛꯀꯁꯨ ꯆꯠꯁꯦꯅꯕꯨꯗꯤ ꯌꯥꯝꯅ ꯍꯥꯏꯅꯩ ꯃꯐꯝꯗꯨꯒꯤ ꯐꯖꯕ ꯍꯥꯏꯕꯁꯦ ꯃꯤꯁꯤꯡꯁꯨ ꯃꯣꯏꯒꯤ ꯄꯨꯛꯆꯦꯜ ꯌꯥꯝꯅ ꯁꯦꯡꯉꯦ ꯌꯥꯝꯅ ꯆꯝꯕ ꯑꯗꯨꯒꯤ ꯃꯤꯒꯤ ꯃꯇꯦꯡ ꯄꯥꯡꯕ ꯃꯤꯒꯤ ꯁꯦꯕꯥ ꯌꯥꯝꯅ ꯐꯩ ꯑꯗꯨꯒ ꯃꯐꯝ ꯈꯨꯗꯤꯡ ꯌꯥꯝꯅ ꯅꯥꯜꯂꯦ ꯃꯣꯏꯒꯤꯗꯤ ꯑꯗꯨꯒ ꯌꯦꯡꯐꯝꯁꯦ ꯌꯦꯡꯐꯝ ꯌꯥꯝꯅ ꯂꯩ ꯑꯗꯨꯅ ꯃꯣꯏꯅ ꯌꯥꯝꯅ ꯆꯥꯎꯈꯠꯄ ꯑꯗꯨꯒ ꯃꯣꯏꯒꯤ ꯁꯤꯀꯤꯝꯒꯤ ꯌꯥꯝꯅ ꯐꯕ ꯍꯥꯏꯕ ꯑꯃꯅ ꯑꯩꯈꯣꯏꯒꯤ ꯃꯅꯥ ꯃꯁꯤꯡꯁꯦ ꯑꯣꯔꯒꯥꯅꯤꯛ ꯅꯠꯇ꯭ꯔꯒꯗꯤ ꯌꯣꯟꯕ ꯌꯥꯗꯦ ꯁꯤꯅꯤ ꯃꯣꯏꯒꯤ ꯌꯥꯝꯅ ꯐꯖꯕ ꯑꯝꯅ ꯑꯗꯨꯒ ꯑꯩꯈꯣꯏꯒꯤ ꯀꯣꯏꯕ ꯆꯠꯄꯒꯤ ꯃꯇꯥꯡꯁꯤꯗꯤ ꯅꯨꯃꯤꯠꯁꯦ ꯀꯣꯟꯅꯈꯤꯗꯦ ꯍꯥꯏ ꯇꯥꯔꯦ ꯑꯗꯨꯅ ꯑꯃꯨꯛꯀ ꯍꯟꯅꯁꯨ ꯆꯠꯄꯒꯤ ꯑꯗꯨꯝ ꯆꯤꯟꯖꯒꯅꯤ